ꯑꯩꯅ ꯏꯁꯥꯒꯤ ꯃꯣꯕꯥꯏꯜ ꯐꯣꯟꯗ ꯅ꯭ꯌꯨꯁꯐꯤꯠꯁꯤꯡ ꯑꯗꯨꯝ ꯄꯥꯖꯩ ꯑꯗꯨꯒ ꯑꯩꯅꯁꯨ ꯑꯗꯨꯝ ꯆꯦꯅꯦꯜ ꯈꯔ ꯅ꯭ꯌꯨꯁꯐꯤꯠꯀꯤ ꯑꯩꯈꯣꯏꯒꯤ ꯅ꯭ꯌꯨꯁꯀꯤ ꯆꯦꯅꯦꯜ ꯈꯔ ꯁꯕꯁꯀ꯭ꯔꯥꯏꯞ ꯇꯧꯖꯩ ꯃꯃꯤꯡ ꯑꯣꯏꯅ ꯍꯥꯏꯔꯕꯗ ꯑꯈꯣꯏꯒꯤ ꯇꯣꯝ ꯇꯤꯕꯤ ꯏꯔꯝꯗꯝ ꯏꯄꯥꯎ ꯏꯂꯥꯏꯠ ꯇꯤꯕꯤ ꯑꯥꯏ ꯑꯦꯁ ꯇꯤꯕꯤ ꯑꯁꯤꯅꯆꯤꯡꯕ ꯃꯌꯥꯝ ꯑꯃ ꯑꯩ ꯁꯞꯁꯆ꯭ꯔꯥꯏꯞ ꯇꯧꯖꯩ ꯑꯗꯨꯒ ꯑꯇꯣꯞꯄ ꯆꯦꯅꯦꯜ ꯈꯔꯁꯨ ꯑꯩ ꯑꯗꯨꯝ ꯁꯞꯁꯀ꯭ꯔꯥꯏꯞ ꯇꯧꯖꯩ ꯃꯔꯝꯗꯤ ꯑꯩ ꯏꯁꯩ ꯅꯣꯡꯃꯥꯏ ꯏꯟꯇꯔꯇꯦꯟꯃꯦꯟ ꯄ꯭ꯔꯣꯒꯥꯝ ꯈꯔ ꯄꯥꯝꯖꯕ ꯑꯣꯏꯔꯨꯕꯅ ꯑꯩꯈꯣꯏꯒꯤ ꯇꯥꯟꯊꯥ ꯃꯤꯡ ꯑꯣꯏꯅ ꯄꯜꯂꯕꯗ ꯇꯥꯟꯊꯥ ꯆꯦꯅꯦꯜꯗꯨꯁꯨ ꯑꯩ ꯁꯞꯁꯆ꯭ꯔꯥꯏꯞ ꯇꯧꯖꯩ ꯃꯔꯝꯗꯤ ꯃꯈꯣꯏꯒꯤ ꯑꯅꯧꯕ ꯏꯁꯩ ꯑꯅꯧꯕ ꯎꯞꯗꯦꯠ ꯃꯌꯥꯝ ꯑꯃ ꯂꯥꯛꯄꯗꯨ ꯑꯩ ꯌꯦꯡꯖꯅꯕꯒꯤꯗꯃꯛꯇꯥ